ꯑꯥ ꯍꯜꯂꯣ ꯁꯤ ꯕꯦꯝꯕꯨ ꯁꯨꯠ ꯏꯁꯇꯣꯔ ꯀ꯭ꯋꯥꯊꯥꯒꯤ ꯑꯣꯅꯔꯗꯣ ꯑꯣꯏꯕꯤꯔꯕ꯭ꯔꯥ ꯑꯥ ꯁꯣꯝ ꯑꯩꯁꯦ ꯀꯩꯗꯧꯋꯤ ꯃꯣꯔꯦꯗ ꯍꯟꯗꯛꯁꯤ ꯏꯀꯨꯏ ꯀꯨꯏꯗ꯭ꯔꯤꯉꯩꯗ ꯊꯥ ꯑꯃꯒꯤ ꯃꯃꯥꯡꯗ ꯄꯤꯛꯅꯤꯛ ꯂꯥꯛꯄꯅꯦꯕ ꯑꯗꯣ ꯍꯟꯗꯛ ꯈꯔ ꯃꯇꯝ ꯊꯕꯛꯅ ꯌꯥꯗꯗꯅ ꯈꯔ ꯄꯟꯊꯔꯦ ꯑꯗꯨ ꯉꯁꯤꯁꯦ ꯁꯣꯝꯒꯤ ꯗꯨꯀꯥꯟꯗ ꯁꯣꯏꯕꯨꯝ ꯈꯔ ꯑꯣꯗꯔ ꯇꯧꯒꯦꯅ ꯇꯧꯕ ꯑꯗꯨ ꯁꯣꯝꯒꯤ ꯗꯦꯂꯤꯚꯔꯤ ꯐ꯭ꯔꯤ ꯍꯣꯝ ꯗꯦꯂꯤꯚꯔꯤꯁꯨ ꯇꯧꯋꯦ ꯍꯥꯏ ꯆꯨꯝꯕ꯭ꯔꯣ ꯀꯃꯥꯏꯅ ꯇꯧꯕꯅꯣ ꯑꯗꯣ ꯁꯣꯏꯕꯨꯝꯁꯦ ꯃꯈꯜ ꯀꯌꯥ ꯀꯃꯥꯏꯅ ꯇꯧꯒꯦ ꯃꯃꯜꯅ ꯀꯃꯥꯏꯅ ꯇꯧꯕꯅꯣꯗꯣ ꯈꯤꯇꯪ ꯍꯥꯏꯕꯤꯌꯨ ꯑꯧ ꯎꯝ ꯎꯝ ꯍꯣꯏ ꯍꯣꯏ ꯑꯗꯨ ꯃꯃꯜ ꯑꯅꯧꯕꯗꯣ ꯀꯌꯥ ꯑꯣꯏꯗꯣꯏꯅꯣ ꯀꯃꯥꯏꯅ ꯇꯧꯕꯅꯣ ꯑꯗꯨ ꯄꯦꯛ ꯌꯥꯔꯒꯗꯤ ꯑꯩ ꯃꯉꯥꯃꯨꯛ ꯂꯧꯒꯦ ꯇꯧꯕꯅꯦ ꯑꯗꯣ ꯑꯩꯁꯦ ꯍꯧꯖꯤꯛ ꯃꯣꯔꯦ ꯋꯥꯔꯠ ꯅꯝꯕꯔ ꯐꯥꯏꯚꯇ ꯂꯩꯕꯅꯦꯕ ꯑꯗꯨ ꯌꯥꯔꯒꯗꯤ ꯍꯣꯝ ꯗꯦꯂꯤꯚꯔꯤ ꯇꯧꯕꯤꯔꯣ ꯑꯗꯨꯒ ꯄꯩꯁꯥꯗꯨ ꯌꯧꯔꯛꯑꯒ ꯑꯩ ꯁꯣꯏꯗꯅ ꯄꯤꯖꯔꯒꯦ ꯑꯗꯨ ꯀꯃꯥꯏꯅ ꯇꯧꯕꯅꯣ ꯑꯗꯨ ꯇꯧꯕꯤꯔꯣ ꯍꯣꯏ ꯍꯣꯏ ꯍꯣꯏ ꯍꯣꯏ ꯉꯥꯏꯔꯝꯃꯒꯦ ꯑꯥ ꯎꯝ ꯐꯅꯤ ꯐꯅꯤ ꯎꯝ